ꯑꯩꯈꯣꯏꯒꯤ ꯏꯟꯗꯤꯌꯥꯗ ꯇꯨꯔꯤꯁ ꯇꯧꯕ ꯌꯥꯕ ꯃꯐꯝ ꯈꯨꯗꯤꯡꯗꯤ ꯑꯒ꯭ꯔꯥ ꯗ ꯑꯒ꯭ꯔꯥꯗ ꯁꯨꯃꯥꯏꯅ ꯍ꯭ꯋꯥꯏꯠ ꯃꯥꯔꯕꯜꯅ ꯁꯥꯔꯝꯕꯒꯤ ꯃꯇꯨꯡꯏꯟꯅ ꯃꯈꯣꯏꯗ ꯃꯃꯤꯡ ꯌꯥꯝꯅ ꯆꯠꯂꯤꯕꯅꯤ ꯍꯥꯏꯗꯤ ꯁꯥꯔꯝꯂꯤꯕ ꯃꯤ ꯃꯄꯨꯗꯨ ꯑꯣꯟꯅꯔꯗꯨꯅ ꯃꯥꯒꯤ ꯅꯨꯄꯤꯒꯤꯗꯃꯛꯇ ꯁꯥꯕꯒꯤ ꯗꯃꯛꯇ ꯃꯃꯤꯡ ꯆꯠꯂꯤꯕꯅꯤ ꯃꯤꯌꯥꯝꯅ ꯄꯥꯝꯅ ꯌꯦꯡꯅꯔꯤꯕꯅꯤ ꯑꯗꯨꯕꯨ ꯆꯥꯟꯗꯤꯒꯔꯗ ꯂꯣꯇꯁ ꯇꯦꯝꯄꯜ ꯂꯩ ꯃꯨꯝꯕꯥꯏ ꯒꯧꯋꯥ ꯂꯗꯥꯛ ꯑꯁꯥꯝ ꯃꯅꯤꯄꯨꯔꯗ ꯑꯩꯈꯣꯏꯒꯤ ꯑꯉꯛꯄ ꯂꯣꯛꯇꯥꯛ ꯂꯦꯛ ꯐꯨꯝꯊꯤꯅ ꯊꯥꯒꯠꯂꯒ ꯁꯦꯝꯕ ꯂꯣꯛꯇꯥꯛ ꯂꯦꯛ ꯂꯩ ꯑꯗꯨꯅ ꯑꯩꯈꯣꯏꯒꯤ ꯃꯅꯤꯄꯨꯔꯗꯁꯨ ꯌꯥꯝꯅ ꯇꯥꯡꯅ ꯃꯤꯑꯣꯏꯕ ꯀꯌꯥꯅ ꯌꯦꯡꯅꯕ ꯂꯥꯛꯏ ꯑꯗꯨꯅ ꯆꯠꯅꯕꯁꯨ ꯇꯣꯏꯅ ꯇꯣꯏꯅ ꯆꯠꯅꯩ ꯑꯗꯨꯅ ꯑꯩꯈꯣꯏꯒꯤ ꯃꯅꯤꯄꯨꯔꯗꯁꯨ ꯌꯥꯝꯅ ꯇꯥꯡꯅ ꯌꯦꯡꯅꯔꯤꯕꯅꯤ ꯑꯩꯈꯣꯏꯒꯤ ꯏꯟꯗꯤꯌꯥꯗ ꯂꯗꯥꯛ ꯍꯥꯏꯔꯤꯕ ꯃꯐꯝ ꯑꯁꯤꯗ ꯆꯠꯄ ꯃꯇꯝꯗ ꯌꯥꯝꯅ ꯏꯪꯅ ꯆꯤꯛꯅ ꯌꯥꯝꯅ ꯐꯖꯩ ꯑꯇꯣꯞ ꯑꯇꯣꯞꯄ ꯃꯤ ꯀꯌꯥꯝꯃꯔꯨꯝ ꯂꯥꯛꯄ ꯑꯗꯨ ꯑꯣꯏꯅ ꯌꯥꯝꯅꯁꯨ ꯃꯤ ꯃꯌꯥꯝꯗꯨ ꯇꯤꯜꯂꯒ ꯍꯦꯟꯅ ꯐꯖꯩ ꯑꯗꯨꯒꯤ ꯐꯤꯕꯝꯗꯤ ꯅꯨꯡꯁꯤꯠ ꯏꯁꯤꯡ ꯅꯨꯡꯁꯤꯠ ꯐꯖꯅ ꯁꯤꯖꯟꯅꯕ ꯅꯨꯡꯉꯥꯏ ꯃꯔꯝ ꯆꯥꯅ ꯐꯪꯉꯤ ꯑꯗꯨꯅ ꯑꯩꯈꯣꯏꯅ ꯅꯨꯡꯉꯥꯏꯅ ꯏꯟꯗꯤꯌꯥꯒꯤ ꯃꯐꯝꯁꯤꯡ ꯑꯁꯤꯕꯨ ꯇꯨꯔꯤꯁ ꯇꯧꯕ ꯌꯥꯏ